ꯍꯜꯂꯣ ꯁꯣꯝꯁꯦ ꯀꯔꯤ ꯀꯔꯤ ꯂꯩꯕ ꯄꯥꯝꯕꯅꯣ ꯍꯥꯏꯕꯤꯌꯣ ꯑꯩꯈꯣꯏ ꯁꯤꯗ ꯂꯩꯔꯤꯁꯦ ꯀꯩꯅꯣ ꯚꯦꯖꯤꯇꯦꯕꯜ ꯑꯌꯥꯝꯕ ꯂꯣꯏꯅ ꯂꯩꯒꯅꯤ ꯁꯣꯝꯒꯤ ꯑꯄꯥꯝꯕꯗꯣ ꯍꯥꯏꯕꯤꯌꯣ ꯑꯗꯨꯒ ꯗꯨꯀꯥꯟꯒꯤ ꯂꯧꯒꯗꯕ꯭ꯔ ꯌꯨꯝꯒꯤ ꯆꯥꯅꯕ ꯂꯧꯒꯗꯕ꯭ꯔ ꯑꯗꯨꯒ ꯍꯥꯏꯕꯤꯌꯣ ꯚꯦꯖꯤꯇꯦꯕꯜꯗ ꯑꯩꯈꯣꯏꯒꯤ ꯄꯣꯇꯦꯇꯣ ꯂꯩꯒꯅꯤ ꯀꯦꯕꯦꯖ ꯂꯩꯒꯅꯤ ꯕ꯭ꯔꯣꯀꯣꯂꯤ ꯂꯩꯒꯅꯤ ꯑꯌꯥꯝꯕ ꯑꯗꯨꯝ ꯂꯩꯒꯅꯤ ꯁꯣꯝꯅ ꯄꯥꯝꯕ ꯈꯥꯃꯦꯟ ꯑꯁꯤꯟ ꯂꯩꯒꯅꯤ ꯈꯥꯃꯦꯟ ꯑꯁꯥꯡꯕ ꯂꯩꯒꯅꯤ ꯑꯌꯥꯝꯕ ꯂꯣꯏꯅ ꯂꯩꯒꯅꯤ ꯀꯔꯤ ꯀꯔꯤꯅꯣ ꯄꯥꯝꯕꯤꯔꯤꯁꯦ ꯍꯥꯏꯕꯤꯌꯣ

ꯁꯣꯝꯒꯤ ꯀꯩꯅꯣꯁꯦ ꯌꯣꯟꯕꯒꯤ ꯑꯣꯏꯅ ꯂꯧꯒꯦ ꯍꯥꯏꯔꯝꯅꯤꯅ ꯕꯣꯔ ꯕꯣꯔꯗ ꯑꯣꯏꯅ ꯆꯠꯂꯛꯑꯅꯤ ꯌꯣꯟꯕꯒꯤꯅꯤꯅ ꯕꯣꯔꯗ ꯑꯣꯏꯅ ꯆꯠꯂꯛꯑꯅꯤ ꯕꯣꯔ ꯕꯣꯔꯗ ꯑꯗꯣ ꯕꯣꯔ ꯑꯃꯗ ꯀꯦ ꯖꯤ ꯀꯨꯟꯃꯉꯥ ꯆꯜꯂꯤ ꯀꯦ ꯖꯤ ꯀꯨꯟꯃꯥꯡꯁꯦ ꯑꯗꯨꯝ ꯀꯦ ꯖꯤꯒꯤ ꯄꯩꯁꯥꯗ ꯄꯥꯔꯒ ꯑꯗꯨꯝ ꯄꯤꯔꯛꯀꯅꯤ ꯑꯗꯣ ꯍꯣꯜ ꯁꯦꯜꯅꯤꯅ ꯃꯌꯥꯝ ꯌꯣꯟꯅꯕ ꯆꯥꯡꯗꯒꯤ ꯇꯥꯅ ꯌꯣꯂꯛꯀꯅꯤ ꯀꯦ ꯖꯤꯗ ꯍꯧꯖꯤꯛꯁꯦ ꯂꯨꯄꯥ ꯅꯤꯐꯨ ꯂꯩ

ꯀꯦ ꯖꯤ ꯑꯣꯏ ꯀꯦ ꯖꯤꯁꯦ ꯁꯣꯝꯅ ꯂꯧꯔꯒꯅ ꯀꯨꯟꯊ꯭ꯔꯥ ꯁꯔꯛꯀꯗꯣꯏꯅꯦ ꯎꯝ ꯍꯣꯏ ꯀꯨꯟꯊ꯭ꯔꯥ ꯁꯔꯛꯀꯗꯣꯏꯕ ꯑꯗꯣ ꯑꯩꯈꯣꯏ ꯀꯩꯀ ꯂꯣꯏꯅ ꯆꯞ ꯃꯥꯟꯅꯩ ꯑꯗꯨꯃꯥꯏꯅ ꯂꯣꯏ ꯂꯥꯛꯀꯅꯤ ꯀꯩꯅꯣꯗ ꯑꯗꯨꯕꯨ ꯈꯔ ꯈꯔ ꯃꯉꯥ ꯂꯨꯄꯥ ꯃꯉꯥ ꯇꯔꯥ ꯂꯣꯏꯅ ꯇꯥꯔꯒ ꯑꯗꯨꯝ ꯌꯣꯂꯛꯀꯅꯤ ꯁꯣꯝꯗ ꯑꯗꯨ ꯕꯣꯔ ꯕꯣꯔꯗ ꯂꯣꯏꯅ ꯍꯜꯂꯒ ꯑꯣꯏꯅ ꯆꯠꯂꯛꯀꯅꯤ ꯍꯣꯜ ꯁꯦꯜꯅꯤꯅ ꯍꯣꯜ ꯁꯦꯜꯒꯤꯗꯤ ꯑꯗꯨꯃꯥꯏꯅ ꯌꯣꯂꯛꯀꯅꯤ ꯆꯣꯏꯅꯗꯤ ꯌꯣꯜꯂꯣꯏ ꯆꯣꯏꯅ ꯌꯣꯟꯕꯒꯤ ꯑꯣꯏꯅꯗꯤ ꯃꯃꯜ ꯇꯥꯕꯒꯤ ꯐꯦꯁꯤꯂꯤꯇꯤ ꯂꯩꯇꯦ ꯑꯗꯨꯕꯨ ꯌꯥꯝꯅ ꯂꯧꯔꯒꯗꯤ ꯑꯗꯨꯝ ꯑꯣꯐꯔ ꯂꯩꯒꯅꯤ

ꯑꯥ ꯀꯣꯕꯤꯂꯩ ꯑꯥ ꯂꯩ ꯀꯣꯕꯤꯂꯩ ꯂꯩꯒꯅꯤ

ꯃꯃꯜꯁꯦ ꯇꯥꯡꯕ ꯕ꯭ꯔꯣꯀꯣꯂꯤꯅ ꯍꯦꯜꯂꯤ ꯀꯣꯕꯤꯂꯩꯅ ꯈꯔ ꯍꯣꯡꯏ

ꯎꯝ ꯕꯣꯔꯗ ꯑꯗꯨꯝ ꯂꯧ ꯎꯝ ꯀꯦ ꯖꯤ ꯑꯗꯨꯝ ꯆꯦꯒꯤ ꯕꯣꯔꯥꯗ ꯀꯦ ꯖꯤꯁꯦ ꯌꯥꯝ ꯆꯟꯕꯅꯦ ꯑꯗꯨꯝ ꯀꯨꯟꯃꯉꯥ ꯁꯨꯃꯥꯏꯅ ꯆꯜꯂꯦ ꯆꯥꯡꯁꯦ ꯑꯗꯣ ꯁꯣꯝꯅ ꯄꯥꯝꯕꯤꯔꯒꯗꯤ ꯑꯗꯨꯝ ꯀꯩꯅꯣꯗ ꯂꯥꯛꯄꯤꯔꯣ ꯋꯥꯔꯤꯗꯣ ꯁꯥꯔꯁꯦ

ꯍꯣꯏ ꯍꯣꯏ ꯍꯧꯖꯤꯛꯀꯤ ꯑꯣꯏꯅꯗꯤ ꯊꯝꯖꯔꯒꯦ